ꯍꯜꯂꯣ ꯍꯜꯂꯣ ꯇꯣꯝꯅꯥꯎ ꯅꯠꯇ꯭ꯔꯣ ꯑꯣ ꯅꯣꯏꯔꯣꯝꯒꯤ ꯃꯩ ꯅꯨꯡꯗꯨꯕꯨ ꯀꯃꯥꯏ ꯇꯧꯔꯤꯒꯦ ꯑꯩꯈꯣꯏ ꯔꯣꯝꯒꯤꯗꯤ ꯉꯔꯥꯡꯗꯒꯤ ꯂꯥꯛꯇ꯭ꯔꯦꯅꯦ ꯃꯩꯁꯦ ꯑꯣ ꯃꯅꯤꯡꯀꯥꯏꯒꯤꯗꯤ ꯃꯈꯣꯏ ꯀꯔꯤ ꯏꯪꯉꯣꯕꯤ ꯍꯣꯏꯒꯤꯗꯣ ꯑꯣ ꯃꯣꯏꯒꯤ ꯇ꯭ꯔꯥꯟꯐꯣꯔꯃꯔ ꯀꯩꯗꯧꯔꯦ ꯍꯥꯏꯅꯣ ꯑꯣ ꯑꯗꯨꯒꯤ ꯃꯩ ꯌꯥꯗꯦ ꯃꯩ ꯃꯣꯏꯒꯤ ꯃꯩ ꯁꯦꯝꯅꯔꯤꯕ ꯑꯗꯨꯅꯅꯤꯅꯦ ꯑꯩꯅ ꯈꯜꯂꯦꯕ ꯉꯔꯥꯡ ꯅꯍꯥꯟꯗꯩ ꯃꯩꯁꯦ ꯏꯅꯨꯡ ꯅꯨꯡꯉꯥꯏꯇꯦꯗꯅ

ꯑꯗꯨꯅꯦ ꯑꯁ ꯁꯤ ꯀꯥꯅꯥꯗ ꯀꯝꯄ꯭ꯂꯦꯟ ꯇꯧꯔ ꯀꯥꯟꯗ ꯌꯥꯗꯣꯔꯤꯖꯥꯠꯅꯣ ꯁꯨꯃꯥꯏ ꯁꯨꯝ ꯇꯧꯔꯗꯤ ꯌꯥꯔꯔꯣꯏꯅꯦ ꯃꯩꯁꯦ ꯎꯝ ꯑꯗꯨꯅꯤ ꯑꯣ ꯑꯗꯨꯅ ꯑꯣꯏꯕ ꯖꯥꯠꯅꯤ ꯃꯩꯁꯤ ꯆꯥꯡ ꯅꯥꯏꯗ꯭ꯔꯤꯁꯦ ꯑꯩ ꯍꯥꯟꯅꯗꯤ ꯑꯗꯨꯝ ꯃꯩꯁꯤ ꯆꯥꯡ ꯅꯥꯏꯔꯝꯕꯅꯤꯅ ꯅꯨꯡꯉꯥꯏꯗꯣ ꯍꯧꯖꯤꯛꯇꯤ ꯃꯩꯁꯦ ꯆꯥꯡ ꯅꯥꯏꯗ꯭ꯔꯕꯅꯤꯅ ꯀꯩꯅꯣ ꯍꯤꯇꯔ ꯅꯨꯡꯇꯔ ꯊꯥꯕ ꯈꯣꯠꯄ ꯏꯪꯈꯠꯂꯛꯄꯅꯤꯅ ꯑꯩꯈꯣꯏꯗꯤ ꯍꯤꯇꯔꯁꯤ ꯁꯤꯖꯤꯟꯅꯕꯅꯤꯅ ꯌꯥꯗ꯭ꯔꯦꯕ

ꯑꯣ ꯆꯨꯝꯃꯤꯅꯦ ꯑꯁꯣꯝ ꯀꯩꯅꯣ ꯔꯣꯝꯗꯁꯨ ꯅꯨꯡꯉꯥꯏꯇꯦ ꯍꯥꯏꯅꯦ ꯌꯨꯔꯦꯝꯕꯝ ꯑꯁꯣꯝ ꯅꯥꯀꯟ ꯂꯣꯝꯗꯁꯨ ꯃꯩꯁꯦ ꯑꯧ ꯑꯣ ꯑꯣ ꯑꯗꯨ ꯑꯣ ꯅꯍꯥꯟꯁꯨ ꯂꯥꯛꯑꯝꯃꯤꯅꯦ ꯃꯣꯏ ꯃꯣꯡꯈꯥꯡ ꯂꯩꯀꯥꯏꯔꯣꯝꯒꯤ ꯀꯩꯅꯣꯗꯣ ꯀꯔꯤ ꯔꯣꯍꯤꯠ ꯍꯥꯏꯕ꯭ꯔꯥ ꯑꯗꯨꯁꯨ ꯂꯥꯛꯑꯝꯃꯤꯅꯦ ꯁꯤꯗꯩꯗ ꯃꯣꯏꯔꯣꯝꯒꯤꯁꯨ ꯇ꯭ꯔꯥꯟꯁꯐꯣꯔꯃꯔꯗꯨ ꯌꯥꯗꯦ ꯆꯥꯛꯑꯦ ꯍꯥꯏꯕ꯭ꯔꯥ ꯑꯗ ꯃꯩ ꯆꯥꯔꯖ ꯇꯧꯐꯝ ꯂꯩꯇꯦ ꯐꯣꯟ ꯈꯔ ꯆꯥꯔꯖ ꯇꯧꯒꯦꯅ ꯂꯥꯛꯑꯝꯃꯤꯅꯦ ꯑꯗꯨꯁꯨ ꯑꯩꯗꯤ ꯑꯩꯈꯣꯏꯇꯔꯥꯕꯨ ꯃꯣꯏꯁꯨ ꯃꯣꯏꯔꯣꯝꯁꯨ ꯂꯣꯏ ꯅꯨꯡꯉꯥꯏꯇꯕ ꯖꯥꯠꯅꯤ ꯃꯐꯝ ꯃꯐꯝ ꯈꯨꯗꯤꯡꯃꯛꯇ ꯃꯩꯁꯦ ꯅꯨꯡꯉꯥꯏꯇ꯭ꯔꯖꯥꯠꯅꯤ ꯑꯝꯇ ꯑꯧ ꯑꯧ ꯑꯗꯨꯕꯨꯗꯤ ꯑꯁꯤꯠ ꯑꯋꯥꯟ ꯊꯥ ꯑꯣꯏꯔꯛꯄꯒꯤ ꯅꯨꯡꯁꯤꯠ ꯅꯨꯡꯁꯤꯠꯁꯤꯗꯤ ꯁꯤꯠꯄ ꯇꯥꯕꯅꯤ ꯑꯗꯨꯗ ꯇꯔꯥꯒꯨꯝꯕ ꯇꯠꯅꯈ꯭ꯔꯕ ꯖꯥꯠꯂ

ꯑꯁ ꯁꯤꯕꯨ ꯃꯩ ꯅꯨꯡ ꯏꯁꯤꯡꯒꯤ ꯀꯔꯤꯒꯨꯝꯕ ꯑꯃꯇ ꯃꯣꯏ ꯃꯊꯥ ꯁꯥꯅꯗ꯭ꯔꯦ ꯃꯣꯏ ꯂꯩꯕꯥꯛꯀꯤ ꯐꯝꯅꯥꯏꯕꯁꯤꯡꯅ ꯇꯧꯔꯤꯁꯦ ꯍꯥꯏꯗꯤ ꯃꯣꯏꯗꯤ ꯆꯧꯀ꯭ꯔꯤ ꯀꯣꯜꯂꯒ ꯂꯣꯏꯔꯦ ꯄꯣꯂꯤꯇꯤꯛꯁꯇ ꯄꯣꯂꯤꯇꯤꯛꯁ ꯁꯥꯟꯅ ꯂꯩꯔꯦ ꯀꯣꯛ ꯊꯥꯗꯗꯅ ꯁꯥꯟꯅꯗꯧꯕ ꯀꯣꯛꯇꯤ ꯁꯤꯒꯨꯝꯕ ꯆꯥꯎꯈꯠ ꯊꯧꯔꯥꯡ ꯃꯩ ꯏꯁꯤꯡꯒꯤ ꯐꯤꯕꯝꯁꯤꯗꯤ ꯌꯦꯡꯁꯤꯟꯅꯤ ꯈꯪꯗ꯭ꯔꯦ ꯃꯣꯏꯗꯤ ꯃꯁꯤꯗꯩꯁꯤꯗ ꯑꯥ ꯀꯅꯥꯅ ꯀꯔꯤ ꯇꯧꯔꯤꯅ ꯑꯃꯗ ꯑꯃꯨꯛ ꯉꯥꯡꯅ ꯑꯃꯒꯤ ꯑꯃꯨꯛ ꯉꯥꯡꯅ ꯇꯧꯗꯅ ꯃꯣꯏ ꯃꯁꯦꯟ ꯁꯤꯗꯅ ꯂꯩꯔꯦ ꯂꯩꯕꯥꯛꯀꯤ ꯑꯣꯏꯗꯧꯕ ꯇꯧꯗꯧꯕ ꯊꯕꯛ ꯊꯧꯔꯝꯗꯗꯤ ꯑꯃꯇ ꯇꯧꯗ꯭ꯔꯦ ꯃꯣꯏꯗꯤ ꯑꯗꯨ ꯃꯣꯏ ꯃꯊꯛꯁꯤꯗ ꯃꯊꯛ ꯊꯣꯡꯕ ꯍꯥꯏꯗꯤ ꯃꯣꯏꯅ ꯇꯧꯒꯗꯕ ꯊꯕꯛꯅꯦꯕ ꯁꯤꯒꯤ ꯀꯩꯅꯣꯁꯤꯗꯤ ꯁꯤ ꯑꯩꯈꯣꯏꯅ ꯍꯩꯔꯨꯕ ꯊꯕꯛ ꯅꯠꯇꯦ ꯁꯤ ꯑꯦꯂꯦꯛꯇ꯭ꯔꯤꯛ ꯀꯩꯅꯣ ꯀꯩꯀꯥꯁꯤꯗꯤ ꯑꯩꯈꯣꯏꯅ ꯍꯩꯔꯨꯕ ꯅꯠꯇꯦ ꯈꯪꯉꯨꯕ ꯅꯠꯇꯦ ꯏꯆꯦ ꯑꯩꯈꯣꯏ ꯑꯗꯨꯅꯤ ꯁꯤ ꯁꯤ ꯇꯥꯟꯅꯔꯒ ꯑꯩꯈꯣꯏꯒꯤ ꯑꯃꯨꯛꯇꯪ ꯄꯨꯂꯞ ꯀꯔꯤ ꯍꯥꯏꯇꯔꯦ ꯑꯩꯈꯣꯏꯒꯤ ꯊꯣꯡꯊꯛꯀꯤꯅꯦ ꯑꯩꯈꯣꯏꯒꯤ ꯃꯣꯡꯈꯥꯡ ꯂꯩꯀꯥꯏꯅꯦ ꯃꯅꯤꯡ ꯂꯩꯀꯥꯏꯅꯦ ꯑꯩꯈꯣꯏ ꯄꯨꯂꯞ ꯑꯃꯨꯛꯇꯪ ꯃꯤꯇꯤꯡ ꯑꯃꯨꯛꯇꯪ ꯇꯧꯔ ꯀꯥꯟꯗ ꯃꯩ ꯏꯁꯤꯡꯁꯤꯒꯤ ꯐꯤꯕꯝꯁꯦ ꯑꯃꯨꯛꯇꯪꯗꯤ ꯀꯩꯅꯣꯗ ꯕꯤꯁꯦꯝꯄꯨꯔꯒꯤ ꯕ꯭ꯂꯣꯛꯇꯅꯤ ꯈꯪꯗꯦ ꯑꯃꯗꯅꯤ ꯈꯪꯗꯦ ꯃꯔꯤ ꯂꯩꯅꯕ ꯗꯤꯄꯥꯔ꯭ꯇꯃꯦꯟꯁꯤꯡꯗ ꯆꯠꯂꯒ ꯑꯃꯨꯛꯇꯪꯗꯤ ꯑꯩꯈꯣꯏ ꯄꯨꯂꯞ ꯑꯃꯨꯛꯇꯪꯗꯤ ꯀꯝꯄ꯭ꯂꯦꯟ ꯑꯃꯨꯛꯇꯪꯗꯤ ꯇꯧꯁꯦ ꯅꯠꯇ꯭ꯔꯒꯗꯤ ꯁꯨꯃꯥꯏ ꯁꯨꯝ ꯂꯩꯔꯒꯗꯤ ꯌꯥꯔꯔꯣꯏꯕ ꯑꯗꯨꯅꯦ ꯑꯩꯈꯣꯏ ꯌꯥꯝ ꯋꯥꯏꯌꯦꯕ ꯂꯥꯏꯔꯕ ꯑꯩꯈꯣꯏꯒꯤꯗꯤ ꯏꯅꯥꯛ ꯈꯨꯟꯕ ꯃꯊꯥ ꯁꯥꯗꯦ ꯃꯣꯏꯗꯤ ꯑꯗꯨꯗꯤ ꯑꯩꯈꯣꯏ ꯑꯃꯨꯛꯇꯪ ꯄꯨꯟꯁꯟꯅꯔꯒ ꯑꯩꯈꯣꯏ ꯀꯩꯅꯣ ꯇꯧꯔ ꯀꯥꯟꯗ ꯑꯃꯨꯛꯇꯪ ꯃꯤꯇꯤꯡ ꯄꯨꯂꯞ ꯇꯧꯔ ꯀꯥꯟꯗꯀꯣ ꯑꯗꯨꯅꯤ ꯎꯝ ꯎꯝ ꯍꯥꯏꯗ꯭ꯔꯗꯤ ꯌꯥꯔꯔꯣꯏ ꯁꯤꯗ ꯃꯔꯤ ꯂꯩꯅꯕꯁꯤꯡꯗ ꯑꯗꯨꯗꯤ ꯍꯣꯏ ꯍꯣꯏ ꯅꯣꯏꯅ ꯅꯍꯥ ꯍꯥꯏꯕꯗꯨ ꯑꯣꯏꯔꯕꯅꯤꯅꯅꯦ ꯈꯤꯇꯪ ꯆꯦꯜꯂꯣ ꯀꯅꯥ ꯀꯅꯥ ꯀꯩꯅꯣ ꯇꯧꯔꯒ ꯃꯤꯇꯤꯡ ꯑꯃꯨꯛꯇꯪ ꯐꯝꯅꯕ ꯇꯧꯁꯦ ꯑꯗꯨ ꯀꯥꯟꯗꯀꯣ ꯀꯩꯅꯣ ꯇꯧꯅꯕ ꯑꯣ ꯐꯔꯦ ꯐꯔꯦ ꯊꯝꯃꯣ ꯊꯝꯃꯣ ꯑꯗꯨꯗꯤ ꯑꯩ ꯊꯝꯃꯦ ꯊꯝꯃꯦ